ꯅꯨꯃꯤꯠ ꯑꯃꯗ ꯏꯁꯤꯡꯒꯤ ꯃꯊꯧꯁꯤ ꯃꯐꯝ ꯃꯐꯝ ꯃꯇꯝ ꯑꯌꯥꯝꯕꯗ ꯑꯗꯨꯝ ꯏꯁꯤꯡꯒꯤ ꯗꯔꯀꯥꯔ ꯂꯩ ꯍꯥꯏꯗꯤ ꯌꯥꯍꯧꯔꯛꯄꯗꯒꯤꯅ ꯌꯥꯍꯧꯔꯛꯄꯗꯒꯤ ꯍꯧꯔꯒ ꯆꯤꯟ ꯁꯦꯡꯕ ꯃꯥꯏ ꯇꯥꯕ ꯑꯗꯒꯤ ꯋꯥꯁꯔꯨꯝꯗ ꯃꯔꯨꯑꯣꯏꯅ ꯑꯗꯨꯗ ꯏꯁꯤꯡꯁꯤ ꯗꯔꯀꯥꯔ ꯂꯩꯔꯦ ꯑꯗꯨꯗꯒꯤ ꯆꯥꯕ ꯊꯛꯄ ꯊꯣꯡꯕ ꯊꯥꯛꯄ ꯑꯗꯨꯗꯁꯨ ꯗꯔꯀꯥꯔ ꯂꯩꯔꯦ ꯑꯗꯨꯇ ꯅꯠꯇꯅ ꯐꯤꯁꯨ ꯐꯤꯖꯥꯝꯕ ꯑꯗꯨꯒꯨꯝꯕ ꯁꯤꯡꯗꯁꯨ ꯏꯁꯤꯡꯁꯦ ꯑꯗꯨꯝ ꯗꯔꯀꯥꯔ ꯂꯩ ꯅꯨꯃꯤꯠꯇꯨꯒꯤ